ꯑꯩꯠꯇꯤꯟ ꯊꯥꯎꯖꯟ ꯐꯥꯏꯚ ꯍꯟꯗ꯭ꯔꯦꯠ ꯁꯤꯛꯁꯇꯤ ꯊ꯭ꯔꯤ ꯋꯥꯟ ꯂꯥꯈ ꯐꯤꯐꯇꯤ ꯊ꯭ꯔꯤ ꯊꯥꯎꯖꯟ ꯁꯤꯛꯁ ꯍꯟꯗ꯭ꯔꯦꯠ ꯇ꯭ꯋꯦꯟꯇꯤ ꯋꯥꯟ ꯋꯥꯟ ꯂꯥꯈ ꯁꯦꯚꯦꯟꯇꯤ ꯑꯩꯠ ꯊꯥꯎꯖꯟ ꯋꯥꯟ ꯍꯟꯗ꯭ꯔꯦꯠ ꯅꯥꯏꯟꯇꯤ ꯐꯥꯏꯚ ꯊ꯭ꯔꯤ ꯂꯥꯈꯁ ꯐꯤꯐꯇꯤ ꯋꯥꯟ ꯊꯥꯎꯖꯟ ꯇꯨ ꯍꯟꯗ꯭ꯔꯦꯠ ꯊꯥꯔꯇꯤ ꯐꯥꯏꯚ ꯐꯣꯔ ꯂꯥꯈꯁ ꯇ꯭ꯋꯦꯟꯇꯤ ꯊꯥꯎꯖꯟ ꯋꯥꯟ ꯍꯟꯗ꯭ꯔꯦꯠ ꯇ꯭ꯋꯦꯟꯇꯤ ꯑꯩꯠ